ꯑꯩꯅ ꯍꯧꯔꯛꯐꯝ ꯑꯃꯨꯛ ꯍꯟꯅ ꯁꯝꯅꯕ ꯄꯥꯝꯂꯤꯕ ꯑꯁꯤ ꯏꯃꯥꯟꯅꯕ ꯑꯃꯁꯨꯡ ꯑꯩꯒꯤ ꯏꯃꯨꯡ ꯃꯅꯨꯡ ꯐꯦꯃꯤꯂꯤ ꯄꯨꯟꯅ ꯂꯩꯍꯧꯕ ꯑꯃꯁꯨꯡ ꯑꯩꯒꯤ ꯁꯥꯒꯩ ꯅꯥꯇꯩ ꯑꯃꯨꯛ ꯍꯟꯅ ꯁꯨꯝ ꯅꯨꯡꯁꯤ ꯆꯥꯟꯅꯅ ꯂꯩꯃꯤꯟꯅꯅꯤꯡꯕ ꯑꯗꯨꯒꯨꯝꯕ ꯁꯝꯅꯕ ꯃꯔꯤ ꯑꯁꯤ ꯄꯥꯝꯃꯤ